ꯃꯁꯥꯟꯅ ꯈꯨꯗꯤꯡꯃꯛꯀꯤ ꯑꯩꯈꯣꯏꯒꯤ ꯃꯁꯥ ꯃꯁꯥꯒꯤ ꯔꯨꯜꯁ ꯑꯦꯟ ꯔꯤꯒꯨꯂꯦꯁꯟ ꯂꯩ ꯑꯗꯨꯒꯤ ꯃꯇꯨꯡꯏꯟꯅ ꯃꯗꯨꯒꯤ ꯃꯥꯌꯣꯛꯇ ꯈꯠꯅ ꯆꯩꯅꯕ ꯊꯣꯛꯂꯛꯄ ꯇꯥꯔꯕꯗꯤ ꯁꯥꯟꯅꯔꯣꯏ ꯑꯗꯨ ꯂꯥꯟꯕ꯭ꯔ ꯂꯥꯟꯗꯕ꯭ꯔ ꯑꯃꯗꯤ ꯃꯍꯥꯛ ꯑꯁꯤ ꯗꯤꯁꯤꯄ꯭ꯂꯤꯟ ꯂꯩ ꯂꯩꯇꯦ ꯍꯥꯏꯕꯗꯨ ꯃꯁꯥꯒꯤ ꯇꯧꯖꯔꯨꯕ ꯃꯥꯒꯤ ꯇꯧꯖꯔꯨꯕ ꯂꯤꯆꯠꯇꯨꯅ

ꯍꯥꯏꯔꯕ ꯃꯇꯨꯡꯗ ꯃꯍꯥꯛꯀꯤ ꯀꯔꯤꯌꯔꯗꯁꯨ ꯃꯥꯡꯗꯅꯕ ꯃꯍꯥꯛꯄꯨ ꯑꯆꯨꯝꯕ ꯈꯣꯡꯊꯥꯡ ꯑꯐꯕ ꯈꯣꯡꯊꯥꯡ ꯑꯐꯕ ꯁꯥꯟꯅꯔꯣꯏ ꯑꯣꯏꯅꯕꯒꯤꯗꯃꯛꯇ ꯄꯥꯎꯇꯥꯛ ꯀꯌꯥꯃꯔꯨꯝ ꯄꯤꯔꯥꯀꯥꯟꯗ ꯁꯤꯒꯤ ꯄ꯭ꯔꯣꯁꯤꯗ꯭ꯌꯨꯔꯁꯤ ꯁ꯭ꯄꯣꯔꯠꯁ ꯁꯦꯛꯇꯔꯁꯤꯡꯅ ꯁꯥꯟꯅꯔꯣꯏ ꯑꯁꯤꯗ ꯑꯦꯞꯄ꯭ꯂꯥꯏ ꯇꯧꯏ